ꯍꯥꯏꯔꯤꯕ ꯔꯦꯁꯇꯨꯔꯦꯟ ꯅꯈꯣꯏꯒꯤ ꯔꯦꯁꯇꯨꯔꯦꯟ ꯑꯗꯨ ꯍꯧꯖꯤꯛꯄꯨ ꯅꯤꯌꯨ ꯏꯌꯥꯔꯒꯤ ꯑꯣꯐꯔꯀꯥꯁꯤ ꯂꯩꯔꯤꯕ꯭ꯔꯥ ꯅꯠꯇ꯭ꯔꯒ ꯂꯩꯇ꯭ꯔꯕ꯭ꯔꯥ ꯀꯝꯗꯧꯔꯤ ꯑꯗꯨ ꯃꯔꯣꯟ ꯑꯝꯇ ꯍꯥꯏꯕꯤꯔꯛꯎꯅꯦ ꯑꯩꯈꯣꯏꯁꯨ ꯁꯨꯝ ꯅꯣꯡ ꯐꯥꯗꯣꯛ ꯀꯣꯏꯊꯣꯔꯛꯀꯦ ꯇꯧꯕꯅꯤ ꯑꯗꯣ ꯅꯈꯣꯏꯒꯤ ꯑꯗꯨꯗ ꯑꯣꯐꯔꯀꯥ ꯂꯩꯔꯒꯗꯤ ꯑꯩꯈꯣꯏꯁꯨ ꯂꯥꯛꯀꯦ ꯍꯥꯏꯅ ꯈꯟꯖꯔꯤ